ꯄꯥꯅꯤ ꯅꯍꯥꯟꯒꯤ ꯑꯩꯈꯣꯏ ꯏꯕꯥꯅꯤ ꯂꯩꯃꯤꯟꯅꯕ ꯖꯤꯟꯁꯇꯣ ꯈꯪꯕ꯭ꯔꯥ ꯅꯪꯅꯗꯤ ꯍꯥꯏꯗꯅ ꯃꯃꯜꯒ ꯄꯣꯠꯁꯤꯒ ꯑꯗꯨꯝ ꯆꯞ ꯆꯥꯟꯅꯔꯕꯅꯦꯅ ꯑꯗꯣ ꯑꯩꯅꯗꯤ ꯃꯆꯨ ꯀꯣꯛꯇꯧ ꯃꯦꯜꯂꯦ ꯀꯥꯏꯅ ꯁꯨꯝ ꯍꯥꯏꯗꯅ ꯗꯥꯛ ꯕ꯭ꯔꯥꯎꯟ ꯀꯂꯔ ꯑꯣꯏꯕꯗꯨꯗ ꯑꯗꯨꯗꯣ ꯀꯩꯝꯇ ꯀꯣꯛꯇꯦ ꯑꯅꯤꯔꯛ ꯑꯍꯨꯝꯂꯛꯀꯨꯝꯕꯗꯤ ꯁꯨꯔꯦ ꯁꯦꯠꯄꯁꯨ ꯈꯨꯅꯨꯡꯉꯥꯏ ꯑꯝꯅꯤ ꯍꯥꯏ ꯋꯦꯁꯁꯨ ꯑꯣꯏꯔꯒ ꯌꯥꯝꯅ ꯅꯨꯡꯉꯥꯏ ꯑꯗꯨꯒꯤ ꯄꯣꯠꯇꯣ ꯄꯩꯁꯥꯗꯨꯒ ꯑꯩ ꯑꯃꯨꯛꯀꯁꯨ ꯑꯇꯣꯞꯄ ꯃꯆꯨ ꯑꯃꯗ ꯂꯩꯒꯦꯅ ꯈꯜꯂꯦ